ꯍꯌꯦꯡ ꯗꯦꯠ ꯄ꯭ꯋꯦꯟꯇꯤ ꯁꯤꯛꯁ ꯑꯣꯛꯇꯣꯕꯔ ꯅꯥꯏꯟ ꯊꯥꯔꯇꯤ ꯑꯦ ꯑꯦꯝꯗ ꯍꯩꯔꯥꯡꯒꯣꯏ ꯊꯣꯡꯗꯒꯤ ꯁꯒꯣꯜꯕꯟꯗ ꯆꯠꯆꯒꯗꯕꯅꯤ ꯂꯝꯖꯤꯡꯕ ꯀꯦꯞ ꯒꯤ ꯔꯤꯒꯨꯂꯔ ꯀꯁꯇꯃꯔ ꯑꯃ ꯑꯣꯏꯅ ꯑꯩꯅ ꯐꯪꯕ ꯌꯥꯕ ꯑꯐꯔ ꯂꯩꯒꯗ꯭ꯔꯥ